ꯍꯜꯂꯣ ꯁꯤ ꯖꯨ ꯖꯨ ꯀꯤꯞꯄꯔ ꯑꯣꯏꯕꯤꯒꯗ꯭ꯔꯥ ꯑꯩꯈꯣꯏꯁꯦ ꯑꯩꯈꯣꯏ ꯁꯥꯇ꯭ꯔ ꯈꯔ ꯄꯨꯔꯒ ꯀꯣꯏꯕ ꯂꯥꯛꯍꯟꯒꯦ ꯇꯧꯕꯅꯦꯕ ꯌꯦꯡꯕ ꯂꯥꯛꯀꯦ ꯇꯧꯕꯅꯦꯕ ꯖꯨꯗꯣ ꯍꯧꯖꯤꯛ ꯇꯤꯛꯀꯦꯠ ꯃꯃꯜ ꯀꯌꯥ ꯂꯩꯔꯤꯒꯦ

ꯄꯨꯡ ꯀꯌꯥꯗꯒꯤ ꯄꯨꯡ ꯀꯌꯥ ꯐꯥꯎꯕ ꯍꯥꯡꯕꯤꯒꯦ ꯑꯗꯨꯝ ꯒꯥꯔꯤꯒꯨꯝꯕꯗꯣ ꯊꯧꯖꯟꯕ ꯌꯥꯒꯗ꯭ꯔꯥ ꯄꯥꯔꯛ ꯀꯨꯝꯕ ꯂꯩꯒꯗ꯭ꯔꯥ ꯍꯣꯏ ꯍꯣꯏ ꯐꯔꯦ ꯐꯔꯦ ꯑꯗꯨꯗꯤ ꯂꯥꯛꯑꯝꯗꯥꯏꯗ ꯍꯥꯏꯖꯔꯛꯑꯒꯦ